ꯂꯨꯍꯣꯡꯕ ꯍꯥꯏꯕꯁꯤ ꯂꯝ ꯂꯝ ꯈꯨꯗꯤꯡꯒꯤ ꯆꯠꯅꯕꯤ ꯑꯣꯏꯅ ꯂꯩꯅꯩ ꯑꯩꯈꯣꯏ ꯂꯝꯒꯤ ꯆꯠꯅꯕꯤ ꯍꯥꯏꯔꯕꯗꯤ ꯅꯨꯄꯥꯁꯤꯒ ꯅꯨꯄꯤꯁꯤꯒ ꯅꯨꯡꯁꯤꯅꯔꯕ ꯃꯇꯨꯡꯗ ꯑꯍꯜ ꯂꯃꯜ ꯌꯥꯟꯅꯔꯅꯤ ꯑꯍꯜ ꯂꯃꯜ ꯌꯥꯟꯅꯔ ꯃꯇꯨꯡꯗ ꯃꯣꯏ ꯑꯅꯤꯒꯤ ꯂꯨꯍꯣꯡꯕꯒꯤ ꯃꯇꯝ ꯂꯦꯞꯄꯅꯤ ꯂꯨꯍꯣꯡꯕꯒꯤ ꯃꯇꯝ ꯂꯦꯞꯂꯕ ꯃꯇꯨꯡꯗ ꯅꯨꯄꯤꯗꯨꯒꯤ ꯃꯇꯝ ꯌꯧꯁꯤꯜꯂꯛꯄ ꯃꯇꯝꯗ ꯅꯨꯄꯤꯗꯨꯒꯤ ꯁꯨꯃꯥꯡꯗ ꯂꯩꯀꯥꯏꯒꯤ ꯃꯕꯨꯡ ꯃꯧꯄ꯭ꯋꯥ ꯑꯍꯜ ꯂꯃꯜꯁꯤꯡꯅ ꯂꯨꯍꯣꯡꯕꯒꯤ ꯗꯃꯛꯇ ꯁꯨꯃꯥꯡꯗ ꯃꯥꯝꯇꯣꯞ ꯑꯅ ꯑꯃ ꯈꯜꯂꯅꯤ ꯃꯥꯝꯇꯣꯞ ꯈꯜꯂꯕ ꯃꯇꯨꯡꯗ ꯅꯨꯄꯤꯗꯨꯒꯤ ꯂꯨꯍꯣꯡꯕ ꯅꯨꯃꯤꯠ ꯌꯧꯁꯤꯜꯂꯛꯄ ꯅꯨꯃꯤꯠꯇ ꯅꯨꯄꯤꯗꯨꯅ ꯑꯌꯨꯛꯇ ꯍꯣꯔꯦꯟ ꯂꯨꯍꯣꯡꯕꯒꯤ ꯃꯥꯝꯇꯣꯞ ꯃꯌꯥꯏꯗ ꯕꯣꯔ ꯂꯥꯛꯑꯒ ꯍꯨꯛꯅꯕ ꯂꯩ ꯂꯦꯡꯉꯅꯤ ꯂꯩ ꯂꯦꯡꯉꯕ ꯃꯇꯨꯡꯗ ꯅꯨꯄꯤꯗꯨꯒꯤ ꯅꯨꯡꯊꯤꯟꯗꯒꯤ ꯆꯠꯅꯕꯒꯤ ꯃꯇꯨꯡ ꯏꯟꯅ ꯄꯣꯠꯂꯣꯏ ꯑꯅ ꯅꯨꯄꯤꯒꯤ ꯀꯩꯅꯥꯅ ꯁꯦꯠꯅꯕ ꯄꯣꯠꯂꯣꯏ ꯑꯅ ꯑꯃ ꯂꯩ ꯄꯣꯠꯂꯣꯏꯗꯨ ꯁꯦꯠꯅꯕ ꯇꯌꯥꯔꯤ ꯇꯧꯒꯅꯤ ꯃꯇꯝ ꯌꯧꯁꯜꯂꯛꯄꯗ ꯕꯣꯔꯗꯨ ꯃꯌꯨꯝꯗꯒꯤ ꯕꯣꯔ ꯖꯇ꯭ꯔꯥ ꯇꯧꯔꯒ ꯑꯉꯧꯕ ꯐꯩꯖꯣꯝ ꯑꯉꯧꯕ ꯀꯣꯛꯌꯦꯠ ꯌꯦꯠꯇꯨꯅ ꯃꯃꯥꯟꯅꯕ ꯃꯌꯥꯝꯒ ꯂꯥꯛꯑꯅꯤ ꯂꯩꯀꯥꯏꯒꯤ ꯑꯍꯜ ꯂꯃꯟ ꯃꯃꯥ ꯃꯄꯥ ꯑꯗꯨꯒ ꯅꯨꯄꯥꯗꯨꯒꯤ ꯏꯃꯨꯡ ꯃꯅꯨꯡꯗꯨꯒ ꯂꯥꯛꯃꯤꯟꯅꯕ ꯃꯇꯝꯗ ꯅꯨꯄꯥꯗꯨꯒꯤ ꯑꯣꯏꯅ ꯕꯦꯟ ꯍꯥꯏꯗꯤ ꯗꯣꯟꯒꯨꯝꯕ ꯕꯦꯟ ꯄꯥꯔꯇꯤ ꯍꯥꯏꯅ ꯑꯃ ꯂꯩ ꯑꯗꯨꯒ ꯌꯥꯎꯔꯒ ꯂꯧꯕ ꯂꯥꯛꯑꯅꯤ ꯅꯨꯄꯤ ꯃꯌꯨꯝꯒꯤ ꯂꯨꯍꯣꯡꯐꯝ ꯌꯧꯔꯛꯄꯗ ꯅꯨꯄꯥꯗꯨ ꯃꯥꯝꯇꯣꯞ ꯃꯌꯥꯏꯗ ꯆꯪꯉꯅꯤ ꯉꯁꯥꯏ ꯑꯌꯨꯛꯇ ꯅꯨꯄꯤꯗꯨꯅ ꯂꯦꯡꯈꯤꯕ ꯂꯩ ꯑꯗꯨ ꯅꯨꯄꯥꯗꯨꯒꯤ ꯃꯉꯛꯇ ꯍꯨꯛꯑꯅꯤ ꯅꯨꯄꯥꯗꯨꯅꯁꯨ ꯅꯨꯄꯤꯗꯨꯒꯤ ꯃꯉꯛꯇ ꯂꯩ ꯑꯣꯏꯅ ꯍꯨꯛꯀꯅꯤ ꯂꯩ ꯍꯨꯛꯂꯕ ꯃꯇꯨꯡꯗ ꯅꯨꯄꯤꯗꯨꯒꯤ ꯏꯃꯨꯡꯗ ꯆꯪꯉꯒ ꯅꯨꯄꯥꯗꯨꯒ ꯅꯨꯄꯤꯗꯨꯒ ꯌꯨꯝꯗꯨꯕꯨ ꯀꯣꯜꯂꯤꯕ ꯏꯁꯣꯔ ꯁꯅꯥꯃꯍꯤꯗꯨ ꯈꯨꯔꯨꯝꯃꯅꯤ ꯈꯣꯏꯔꯝꯃꯕ ꯃꯇꯨꯡꯗ ꯅꯨꯄꯤꯗꯨ ꯅꯨꯄꯥ ꯃꯌꯨꯝꯗ ꯗꯣꯟꯒ ꯂꯣꯏꯅꯅ ꯆꯠꯈ꯭ꯔꯅꯤ ꯆꯠꯈ꯭ꯔꯕ ꯃꯇꯨꯡꯗ ꯅꯨꯄꯥ ꯅꯨꯃꯤꯗꯥꯡꯗ ꯅꯨꯄꯥꯒꯤ ꯃꯃꯥꯟꯅꯕꯁꯤꯡꯗꯣ ꯆꯥꯃꯤꯟ ꯊꯛꯃꯤꯟꯅꯗꯅ ꯍꯔꯥꯎꯕ ꯐꯣꯡꯗꯣꯛꯑꯅꯤ ꯑꯁꯨꯝ ꯇꯧꯗꯅ ꯃꯩꯇꯩꯒꯤ ꯂꯨꯍꯣꯡꯕ ꯁꯨꯃꯥꯏꯅ ꯂꯣꯏꯁꯜꯂꯤ